ꯂꯩꯉꯥꯛꯀꯤ ꯑꯣꯏꯕ ꯏꯁꯀꯤꯝꯁꯤꯡ ꯑꯌꯥꯝꯕ ꯑꯩꯈꯣꯏ ꯑꯗꯨꯝ ꯈꯪꯉꯦ ꯏꯁꯀꯤꯝꯁꯤꯡ ꯑꯗꯨꯒꯤ ꯃꯔꯛꯇ ꯑꯍꯨꯝ ꯃꯔꯤꯗꯪ ꯄꯥꯝꯖꯔꯕꯗ ꯄ꯭ꯔꯙꯥꯟ ꯃꯟꯇ꯭ꯔꯤ ꯑꯋꯥꯖ ꯌꯣꯖꯅꯥ ꯁꯦꯅꯤꯇꯔꯤ ꯚꯥꯔꯠ ꯃꯤꯁꯟ ꯚꯥꯔꯠ ꯄ꯭ꯔꯙꯥꯟ ꯃꯟꯇ꯭ꯔꯤ ꯁꯨꯔꯛꯁꯥ ꯕꯤꯃꯥ ꯌꯣꯖꯅꯥ ꯄ꯭ꯔꯙꯥꯟ ꯃꯟꯇ꯭ꯔꯤ ꯖꯤꯕꯟ ꯖꯌꯣꯇꯤ ꯕꯤꯃꯥ ꯌꯣꯖꯅꯥ ꯍꯥꯏꯔꯤꯕ ꯏꯁꯀꯤꯝꯁꯤꯡ ꯑꯁꯤ ꯑꯩꯈꯣꯏꯗ ꯂꯣꯏꯅꯃꯛ ꯀꯥꯟꯅꯔꯕ ꯏꯁꯀꯤꯝꯁꯤꯡ ꯉꯥꯛꯇꯅꯤ ꯑꯦꯁ ꯄꯤ ꯑꯦꯝ ꯇꯣꯏꯂꯦꯠ ꯂꯩꯇꯕ ꯃꯤꯑꯣꯏꯁꯤꯡꯗ ꯇꯣꯏꯂꯦꯠ ꯐꯪꯍꯟꯕ ꯄꯤ ꯑꯦꯝ ꯑꯦꯁ ꯄꯤ ꯋꯥꯏ ꯏꯟꯁꯨꯔꯦꯟꯁ ꯑꯁꯤꯅ ꯈꯪꯍꯧꯗꯅ ꯁꯤꯕ ꯅꯥꯕ ꯊꯣꯛꯂꯕ ꯃꯇꯝꯗ ꯏꯟꯁꯨꯔꯦꯟꯁ ꯑꯁꯦ ꯌꯥꯎꯔꯕꯗꯤ ꯁꯤꯔꯤꯕ ꯃꯤꯑꯣꯏ ꯑꯗꯨ ꯁꯤꯒꯤ ꯏꯟꯁꯨꯔꯦꯟꯁ ꯁꯤꯒꯤ ꯀꯥꯟꯅꯕ ꯂꯨꯄꯥ ꯂꯥꯛ ꯑꯅꯤ ꯐꯪꯕ ꯐꯪꯏ ꯄꯤ ꯑꯦꯝ ꯑꯦꯁ ꯄꯤ ꯄꯤ ꯑꯦꯝ ꯖꯦ ꯖꯦ ꯕꯤ ꯋꯥꯏ ꯍꯥꯏꯕ ꯏꯁꯀꯤꯝ ꯑꯁꯤꯁꯨ ꯏꯟꯁꯨꯔꯦꯟꯁꯅꯤ ꯃꯍꯥꯛꯅ ꯑꯦꯛꯁꯤꯗꯦꯟ ꯊꯣꯛꯂꯕ ꯃꯇꯝꯗ ꯈꯪꯍꯧꯗꯅ ꯑꯦꯛꯁꯤꯗꯦꯟ ꯊꯣꯛꯄ ꯃꯇꯝꯗ ꯑꯃꯗꯤ ꯁꯤꯕ ꯃꯇꯝꯗ ꯑꯅꯤꯃꯛꯇ ꯃꯍꯥꯛꯀꯤ ꯏꯟꯁꯨꯔꯦꯟꯁ ꯑꯁꯤ ꯐꯪꯏ ꯃꯁꯤꯕꯨ ꯌꯥꯎꯔꯤꯕ ꯃꯤꯑꯣꯏ ꯑꯗꯨꯅ ꯏꯟꯁꯨꯔꯦꯟꯁ ꯑꯁꯤ ꯐꯪꯏ ꯑꯗꯨꯒ ꯑꯔꯣꯏꯕꯗ ꯄ꯭ꯔꯙꯥꯟ ꯃꯟꯇ꯭ꯔꯤ ꯑꯋꯥꯖ ꯌꯣꯖꯅꯥ ꯍꯥꯏꯔꯤꯕ ꯏꯁꯀꯤꯝꯁꯤꯡ ꯏꯁꯀꯤꯝ ꯑꯁꯤ ꯃꯌꯨꯝ ꯂꯩꯖꯗ꯭ꯔꯕ ꯃꯤꯑꯣꯏꯁꯤꯡꯗ ꯃꯌꯨꯝ ꯁꯥꯕꯗ ꯐꯥꯏꯅꯥꯟꯁꯦꯟꯒꯤ ꯑꯣꯏꯕ ꯁꯞꯄꯣꯠ ꯄꯤꯕ ꯐꯦꯖ ꯅꯥꯏꯅ ꯅꯥꯏꯅ ꯆꯪꯕ ꯑꯍꯥꯟꯕꯒꯤ ꯐꯦꯖꯇ ꯕꯦꯂꯤꯒꯤ ꯑꯦꯔꯤꯌꯥꯗꯅ ꯑꯍꯥꯟꯕꯒꯤ ꯐꯦꯖꯇ ꯐꯣꯔꯇꯤ ꯑꯩꯠ ꯊꯥꯎꯖꯟ ꯆꯪꯏ ꯁꯨꯃꯥꯏꯅ ꯃꯊꯪ ꯃꯊꯪ ꯐꯦꯖ ꯑꯍꯨꯝꯂꯛ ꯐꯦꯖ ꯅꯥꯏꯅ ꯅꯥꯏꯅ ꯐꯥꯏꯅꯥꯟꯁꯦꯟꯒꯤ ꯑꯣꯏꯕ ꯁꯞꯄꯣꯠ ꯄꯤꯗꯨꯅ ꯑꯩꯈꯣꯏꯅ ꯌꯨꯝ ꯂꯩꯖꯗ꯭ꯔꯕ ꯃꯤꯑꯣꯏꯁꯤꯡꯗ ꯌꯨꯝꯒꯤ ꯁꯞꯄꯣꯠ ꯌꯨꯝ ꯁꯥꯅꯕꯒꯤ ꯁꯞꯄꯣꯠ ꯄꯤꯕ ꯉꯝꯏ ꯑꯩ ꯏꯁꯥꯁꯨ ꯑꯍꯥꯟꯕꯒꯤ ꯑꯣꯏꯕ ꯐꯦꯖꯀꯤ ꯄꯩꯁꯥꯁꯤ ꯑꯩꯒꯤ ꯑꯦꯀꯥꯎꯟꯗ ꯆꯪꯖꯔꯛꯈ꯭ꯔꯦ ꯃꯁꯤꯅ ꯑꯩꯒꯤ ꯌꯨꯝ ꯁꯥꯕꯗ ꯑꯗꯨꯛꯀꯤ ꯃꯇꯤꯛ ꯃꯇꯦꯡ ꯑꯣꯏꯖꯩ ꯇꯁꯦꯡꯅ ꯚꯥꯔꯠꯀꯤ ꯂꯩꯉꯥꯛ ꯑꯁꯤꯅ ꯁꯔꯀꯥꯔ ꯑꯁꯤꯅ ꯄꯤꯔꯤꯕ ꯀꯥꯟꯅꯔꯕ ꯏꯁꯀꯤꯝꯁꯤꯡ ꯑꯁꯤꯒꯤ ꯈꯨꯗꯣꯡ ꯆꯥꯕ ꯑꯁꯤ ꯄ꯭ꯔꯖꯥ ꯑꯩꯈꯣꯏꯗ ꯐꯪꯍꯟꯕꯒꯤꯗꯃꯛꯇ ꯑꯩꯈꯣꯏꯅ ꯑꯗꯨꯛꯀꯤ ꯃꯇꯤꯛ ꯍꯔꯥꯎꯖꯕ ꯅꯨꯡꯉꯥꯏꯖꯕ ꯄꯣꯛꯆꯩ